ꯃꯅꯨꯡ ꯍꯟꯖꯤꯟꯅ ꯂꯩꯕ ꯈꯨꯡꯒꯪꯒꯤ ꯃꯤꯑꯣꯏꯁꯤꯡꯅ ꯑꯋꯥ ꯄꯣꯊꯥꯅꯕꯒꯤꯗꯃꯛꯇ ꯐꯨꯠꯕꯣꯜ ꯁꯥꯟꯅꯕ ꯑꯃꯗꯤ ꯀ꯭ꯔꯤꯀꯦꯠ ꯁꯥꯟꯅꯕ ꯑꯁꯨꯝꯅ ꯇꯧꯔꯒ ꯌꯦꯡꯍꯟꯕ ꯑꯁꯤꯒꯤ ꯑꯁꯤꯒꯤ ꯊꯕꯛꯁꯤꯡ ꯑꯁꯤꯅ ꯈꯨꯡꯒꯪꯗ ꯂꯩꯔꯤꯕ ꯃꯤꯑꯣꯏꯁꯤꯡꯕꯨ ꯑꯋꯥ ꯄꯣꯊꯥꯅꯕꯒꯤ ꯄꯥꯝꯕꯩ ꯑꯃ ꯑꯣꯏ